ꯑꯅꯛꯄꯗ ꯑꯗꯨꯝ ꯄꯨꯟꯕ ꯁꯥ ꯁꯟꯁꯤꯡ ꯑꯗꯨꯝ ꯆꯪꯁꯤꯜꯂꯛꯑꯒ ꯃꯅꯥ ꯃꯁꯤꯡ ꯐꯖꯅ ꯍꯧꯔꯛꯑꯒ ꯐꯖꯔꯛꯑꯕ ꯃꯇꯝꯗ ꯑꯗꯨꯝ ꯆꯥꯊꯣꯛꯄꯤꯈꯤꯕ ꯁꯨꯃꯥꯏꯅ ꯇꯧꯕ ꯁꯨꯒꯨꯝꯕ ꯄ꯭ꯔꯣꯕ꯭ꯂꯦꯝ ꯃꯌꯥꯝꯁꯤ ꯊꯦꯡꯅꯩꯌꯦ ꯑꯗꯨꯒ ꯑꯩꯈꯣꯏꯒꯤ ꯇꯤꯡ ꯀꯥꯡ ꯐꯖꯅ ꯂꯩꯌꯦ ꯐꯖꯅ ꯇꯥꯏ ꯍꯤꯗꯥꯛ ꯀꯥꯞꯄꯁꯨ ꯐꯠꯇꯕ ꯑꯗꯨꯒ ꯃꯅꯥ ꯃꯁꯤꯡꯗꯣ ꯐꯅ ꯍꯧꯔꯒ ꯃꯇꯣꯟꯗ ꯀꯛꯑꯒ ꯇꯤꯟꯅ ꯆꯥꯊꯣꯛꯄ ꯋꯥꯍꯤꯛ ꯇꯥꯕ ꯄꯣꯛꯁꯤꯒꯨꯝꯕ ꯁꯨꯒꯨꯝꯕ ꯇꯤꯟ ꯃꯌꯥꯝꯁꯤꯅ ꯑꯩꯈꯣꯏꯒꯤ ꯃꯅꯥ ꯃꯁꯤꯡꯁꯦ ꯐꯖꯅ ꯃꯥꯡꯍꯜꯂꯦ ꯃꯍꯩ ꯐꯖꯅ ꯄꯥꯜꯂꯝꯗꯥꯏꯗ ꯈꯨꯏꯖꯤꯜꯂꯛꯄ ꯀꯪꯁꯤꯜꯂꯛꯄ ꯑꯗꯨꯒ ꯂꯩꯍꯥꯎꯗꯣ ꯑꯩꯈꯣꯏꯅ ꯌꯨꯔꯤꯌꯥ ꯀꯩꯀꯥ ꯍꯥꯞꯄꯁꯨ ꯂꯩꯍꯥꯎꯗꯣ ꯐꯖꯅ ꯐꯠꯇꯕꯒꯤ ꯄꯣꯠꯇꯣ ꯍꯧꯔꯛꯑꯅꯤ ꯍꯧꯔꯛꯑꯕ ꯃꯇꯨꯡꯗ ꯄꯠꯁꯤꯜꯂꯛꯑꯦ ꯑꯗꯨꯃꯥꯏꯅ ꯇꯧꯔꯒ ꯇꯤꯟꯗꯨꯃ ꯇꯥꯁꯤꯜꯂꯒ ꯑꯗꯨꯃꯥꯏ ꯇꯧꯔꯒ ꯐꯖꯅ ꯈꯨꯗꯣꯡꯆꯥꯗꯕ ꯑꯋꯥꯕꯗꯤ ꯊꯦꯡꯅꯔꯦ ꯑꯗꯨꯒ ꯑꯩꯈꯣꯏꯒꯤ ꯏꯪꯈꯣꯜꯁꯤꯗ ꯍꯧꯕ ꯄꯣꯠ ꯆꯩꯁꯤꯡꯁꯤ ꯑꯌꯥꯝꯕꯅ ꯍꯋꯥꯏꯒꯨꯝꯕ ꯀꯩꯒꯨꯝꯕꯁꯤꯁꯤ ꯇꯤꯟꯈꯥꯛꯅ ꯆꯥꯊꯣꯛꯑꯒ ꯃꯥꯡꯍꯜꯂꯤ ꯄ꯭ꯔꯣꯕ꯭ꯂꯦꯝꯁꯦ ꯃꯌꯥꯝ ꯊꯦꯡꯅꯩ ꯇꯤꯟꯗꯤ ꯃꯔꯥꯡ ꯀꯥꯏꯅ ꯂꯩꯔꯕꯅꯤꯅ ꯁꯤꯒꯤ ꯄ꯭ꯔꯣꯕ꯭ꯂꯦꯝ ꯃꯌꯥꯝꯁꯦ ꯁꯤ ꯑꯗꯨꯝ ꯊꯦꯡꯅꯩ